ꯍꯜꯂꯣ ꯅꯪꯒꯤ ꯐꯣꯟꯁꯦ ꯌꯥꯝ ꯅꯨꯡꯉꯥꯏꯇꯦ ꯅꯦꯠꯋꯥꯛꯁꯦ ꯌꯥꯝ ꯅꯨꯡꯉꯥꯏꯇꯦ ꯑꯩꯅ ꯍꯜꯂꯣ ꯍꯜꯂꯣ ꯍꯥꯏꯔꯕꯁꯦ ꯑꯝꯇ ꯇꯥꯗ꯭ꯔꯥ ꯃꯥꯜꯂꯦ ꯎꯝ ꯍꯧꯖꯤꯛꯇ ꯇꯥꯔꯤ ꯅꯨꯡꯉꯥꯏꯔꯤꯌꯦ ꯅꯪꯗꯤ ꯑꯅꯥ ꯑꯌꯦꯛꯀ ꯌꯥꯎꯗꯕ꯭ꯔꯣ

ꯑꯧ ꯑꯗꯨꯅꯦ ꯊꯥꯕꯜ ꯃꯇꯝ ꯌꯧꯔꯛꯄꯁꯤꯗ ꯑꯩꯈꯣꯏꯔꯣꯝꯗ ꯌꯥꯎꯁꯤꯔꯥ ꯅꯣꯏꯔꯣꯝꯗ ꯌꯥꯎꯁꯤꯔꯥꯅ ꯍꯪꯒꯦꯅ ꯇꯧꯔꯛꯏꯅꯦ ꯑꯗꯣ ꯍꯥꯏꯗꯤ ꯌꯥꯎꯁꯪ ꯃꯅꯨꯡꯗꯗꯤ ꯒꯥꯔꯤ ꯊꯥꯔꯣꯏꯗꯕꯅꯤꯅ ꯅꯣꯏꯔꯣꯝꯗꯔꯥ ꯑꯩꯈꯣꯏꯔꯣꯝꯗꯔꯥ ꯑꯃ ꯄꯨꯟꯁꯟꯂꯁꯦꯕ ꯍꯥꯏꯗꯤ ꯑꯥ ꯑꯥꯎ ꯑꯗꯣ ꯅꯪ ꯍꯟꯗꯛ ꯑꯥ ꯑꯗꯣ ꯉꯥꯏꯈꯣꯕ ꯑꯩ ꯀꯩꯅꯣꯝ ꯍꯪꯒꯦꯕꯀꯣ ꯑꯗꯣ ꯍꯟꯗꯛꯁꯦ ꯅꯪ ꯀꯩꯍꯥꯏꯅꯤ ꯊꯥꯕꯜ ꯆꯣꯡꯕꯗ ꯁꯦꯠꯅꯕ ꯍꯥꯏꯗꯤ ꯀꯔꯤ ꯗ꯭ꯔꯦꯁꯅꯣ ꯅꯪꯅ ꯍꯟꯗꯛ ꯁꯦꯠꯇꯣꯔꯤꯁꯤꯕꯨ ꯑꯗꯨꯅꯗꯤ ꯈ꯭ꯋꯥꯏ ꯐꯖꯩꯀꯣ ꯑꯗꯨ ꯑꯅꯧꯕ ꯍꯥꯏꯗꯤ ꯅꯪ ꯑꯅꯧꯕ ꯀꯔꯤ ꯐꯤ ꯋꯥꯡꯈꯩꯗ ꯂꯩꯔꯤꯔꯥ ꯔꯥꯅꯤꯗ ꯂꯩꯔꯤꯔꯥ ꯀꯔꯤꯗ ꯂꯩꯔꯒꯦꯕ

ꯑꯩ ꯑꯩꯗꯤ ꯍꯟꯗꯛ ꯇꯟꯗꯟ ꯃꯆꯨꯒꯤ ꯂꯥꯏꯠꯀ ꯌꯥꯝ ꯆꯥꯅꯅꯦꯅ ꯇꯟꯗꯟ ꯃꯆꯨꯒꯤ ꯋꯥꯡꯈꯩ ꯑꯃ ꯂꯩꯔꯦꯕꯀꯣ ꯑꯗꯨ ꯑꯗꯩꯗꯨꯗ ꯀꯩꯅꯣꯅ ꯑꯩꯈꯣꯏꯒꯤ ꯀꯩꯍꯥꯏꯅꯤ ꯀꯣꯐꯤꯅ ꯀꯣꯐꯤꯅ ꯀꯩꯅꯣ ꯇꯧꯕꯤꯗꯣ ꯀꯣꯐꯤꯅ ꯃꯉꯣꯟꯗ ꯄ꯭ꯔꯤꯟ ꯇꯧꯕꯗꯣ ꯑꯥꯎ ꯑꯥꯎ ꯑꯥꯎ ꯑꯥꯎ ꯚꯦꯁꯄꯥ ꯃꯆꯨꯒ ꯍꯥꯏꯅꯕꯗꯣ ꯊꯥꯏꯅ ꯑꯩꯈꯣꯏꯒꯤ ꯑꯥ ꯑꯥ ꯑꯗꯨꯅꯤ ꯊꯥꯏꯅꯒꯤ ꯂꯣꯏ ꯍꯟꯖꯜꯂꯛꯑꯦ ꯑꯩꯈꯣꯏꯅ ꯃꯣꯏꯅ ꯑꯍꯥꯝꯕ ꯃꯧ ꯑꯣꯏꯕ ꯀꯨꯏꯗ꯭ꯔꯤꯉꯩꯗ ꯄꯨꯔꯛꯄꯁꯤꯡꯗꯣ ꯍꯧꯖꯤꯛ ꯑꯅꯧꯕꯅꯦꯅ ꯂꯣꯏ ꯄꯨꯊꯣꯔꯛꯑꯦꯀꯣ ꯃꯥꯅꯦ ꯑꯧ ꯃꯥꯅꯦ ꯇꯟꯗꯟ ꯃꯆꯨꯗꯣ ꯍꯧꯖꯤꯛ ꯌꯥꯝ ꯉꯥꯎꯅꯩꯌꯦꯕ ꯑꯗꯨꯗꯣ ꯑꯗ ꯅꯍꯥꯟ ꯑꯩꯈꯣꯏ ꯑꯩꯈꯣꯏ ꯃꯅꯥꯛꯇꯩ ꯏꯃꯥꯟꯅꯕꯤ ꯑꯃ ꯂꯨꯍꯣꯡꯉꯦꯕꯀꯣ ꯑꯗꯩꯗꯨꯗ ꯍꯧꯖꯤꯛꯀꯤ ꯑꯩꯈꯣꯏ ꯃꯅꯥꯛꯇꯩ ꯏꯃꯥꯟꯅꯕꯤ ꯑꯃ ꯂꯨꯍꯣꯡꯉꯦꯕꯀꯣ ꯑꯗꯩꯗꯨꯗꯅꯦ ꯍꯧꯖꯤꯛꯀꯤ ꯇꯟꯗꯟ ꯃꯆꯨꯒꯤ ꯄꯣꯠꯂꯣꯏꯁꯦ ꯁꯨꯠ ꯇꯧꯋꯦꯕ ꯈꯪꯕ꯭ꯔꯥ ꯑꯁ ꯈꯨꯐꯖ ꯑꯃ ꯇꯧꯕ ꯍꯥꯏꯇꯥꯔꯦ ꯂꯥꯏꯠꯇꯨꯒ ꯌꯥꯝ ꯆꯥꯟꯅꯕ ꯍꯥꯏꯇꯥꯔꯦ ꯑꯥꯎ ꯑꯥꯎ ꯑꯥꯎ ꯑꯗꯨꯅꯦ ꯅꯣꯕꯥꯞ ꯃꯁꯤꯟ ꯃꯆꯨꯗꯨꯒ ꯅꯪ ꯄꯥꯏꯔꯝꯃꯣ ꯑꯗꯣ ꯌꯥꯔꯦ ꯐꯣꯟꯁꯦ ꯀꯨꯏꯔꯦ ꯑꯩꯈꯣꯏꯅꯤ ꯋꯥꯔꯤ ꯁꯥꯟꯅꯩꯁꯦ ꯑꯗꯣ ꯍꯥꯏꯗꯤ ꯅꯪꯁꯨ ꯌꯥꯝ ꯅꯨꯡꯉꯥꯏꯅ ꯀꯩꯅꯣ ꯇꯧꯔꯝꯃꯣ ꯑꯩꯁꯨ ꯅꯨꯡꯉꯥꯏꯅ ꯑꯩꯁꯨ ꯅꯣꯏꯔꯣꯝꯗ ꯑꯣꯏꯅ ꯌꯥꯎꯔꯁꯤꯀꯣ

ꯑꯥꯎ ꯐꯔꯦ ꯐꯔꯦ ꯑꯗꯣ ꯅꯪ ꯔꯦꯗꯤ ꯇꯧꯔꯣꯀꯣ ꯑꯩꯗꯤ ꯑꯗꯨꯗꯤ ꯐꯣꯟꯁꯦ ꯊꯝꯃꯒꯦꯀꯣ ꯎꯝ ꯍꯣꯏ